ꯑꯩꯅ ꯑꯉꯥꯡ ꯑꯣꯏꯔꯤꯉꯩ ꯃꯇꯝꯗ ꯚꯥꯔꯠꯇ ꯅꯤꯡꯊꯧ ꯑꯣꯏꯅ ꯄꯥꯟꯈꯤꯕꯗ ꯁꯍꯥꯖꯥꯟꯒꯤ ꯋꯥꯔꯤꯁꯤ ꯑꯩꯅ ꯅꯤꯡꯁꯤꯡꯉꯤ ꯃꯔꯝꯗꯤ ꯁꯍꯥꯖꯥꯟꯅ ꯃꯥꯒꯤ ꯅꯨꯡꯁꯤꯔꯕ ꯃꯣꯝꯇꯥꯖꯀꯤꯗꯃꯛꯇ ꯇꯥꯖ ꯃꯍꯜ ꯍꯥꯏꯕ ꯐꯖꯔꯕ ꯄ꯭ꯔꯤꯊꯤꯕꯤꯗ ꯐꯖꯕ ꯇꯔꯦꯠꯀꯤ ꯃꯅꯨꯡ ꯆꯜꯂꯤꯕ ꯇꯥꯖ ꯃꯍꯜ ꯁꯥꯈꯤꯕꯁꯤ ꯑꯩ ꯑꯗꯨꯛꯀꯤ ꯃꯇꯤꯛ ꯏꯟꯇꯔꯦꯁ ꯑꯣꯏꯈꯤ ꯃꯁꯤ ꯌꯥꯝꯅ ꯐꯖꯩ ꯃꯍꯥꯛꯅ ꯃꯥꯒꯤ ꯃꯝꯇꯥꯖꯄꯨ ꯅꯨꯡꯁꯤꯕꯒꯤꯗꯃꯛꯇ ꯇꯥꯖ ꯃꯍꯜ ꯑꯁꯤ ꯁꯥꯈꯤ